ꯏꯟꯗꯤꯌꯥꯗꯗꯤ ꯃꯦꯖꯣꯔꯤꯇꯤꯁꯦ ꯕꯤ ꯖꯦ ꯄꯤꯅ ꯔꯨꯂꯤꯡ ꯇꯧꯕꯅꯦ ꯑꯩꯒꯤꯗꯃꯛꯇꯤ ꯗꯤꯃꯣꯀ꯭ꯔꯦꯁꯤ ꯀꯔꯤꯁꯨ ꯂꯩꯇꯦ ꯄꯣꯂꯤꯇꯤꯛꯁ ꯄꯣꯂꯤꯇꯤꯀꯦꯜ ꯄꯥꯔꯇꯤꯒꯤ ꯄꯥꯝꯗꯕꯁꯨ ꯌꯥꯎꯗꯦ ꯑꯗꯨꯝ ꯂꯣꯏꯅꯃꯛ ꯑꯗꯨꯝ ꯌꯥꯏ ꯑꯩꯒꯤꯗꯃꯛꯇꯤ ꯕꯦꯖꯤꯞ ꯕꯤ ꯖꯦ ꯄꯤꯅ ꯍꯤꯟꯗꯨꯒꯤꯗꯃꯛꯇ ꯑꯗꯨꯝ ꯀꯟꯅ ꯍꯣꯠꯅꯖꯔꯦ ꯃꯈꯣꯏ ꯑꯦꯟ ꯑꯥꯏ ꯑꯦꯟ ꯁꯤ ꯃꯣꯏꯅꯁꯨ ꯑꯗꯨꯝ ꯃꯁꯥ ꯃꯁꯥꯒꯤ ꯑꯗꯨꯝ ꯍꯣꯠꯅꯖꯔꯦ ꯀꯣꯡꯒ꯭ꯔꯦꯁ ꯈꯣꯏꯅꯁꯨ ꯃꯈꯣꯏꯒꯤꯗꯃꯛꯇ ꯑꯗꯨꯝ ꯍꯣꯠꯅꯔꯒ ꯂꯩꯑꯦ ꯗꯤ ꯑꯦꯝ ꯀꯦ ꯑꯗꯨꯒ ꯑꯦ ꯑꯥꯏ ꯑꯦ ꯑꯣ ꯗꯤ ꯑꯦꯝ ꯀꯦ ꯄꯥꯔꯇꯤ ꯁꯤꯚ ꯁꯦꯅꯥ ꯕꯤ ꯖꯦ ꯕꯤ ꯑꯦꯁ ꯄꯤ ꯑꯦꯁ ꯄꯤ ꯑꯗꯨꯒ ꯑꯩꯒꯤ ꯑꯄꯥꯝꯕ ꯂꯨꯆꯤꯡꯕ ꯑꯗꯨ ꯃꯍꯥꯠꯃ ꯒꯥꯟꯙꯤ ꯄꯣꯂꯤꯇꯤꯀꯦꯜ ꯂꯤꯗꯔ ꯃꯥꯅꯦ ꯑꯩꯅꯕꯨ ꯃꯥꯒꯨꯝꯕ ꯃꯤꯁꯤꯕꯨ ꯎꯅꯔꯕꯗꯤ ꯑꯩꯅ ꯏꯟꯗꯤꯌꯥꯁꯤ ꯆꯥꯎꯈꯠꯅꯕ ꯐꯠꯇꯕ ꯇꯧꯗꯅꯕꯒꯤꯗꯃꯛ ꯋꯥꯔꯤ ꯁꯥꯅꯤꯡꯏ